ꯂꯩꯉꯥꯛꯀꯤ ꯑꯣꯏꯕ ꯑꯩꯅ ꯈꯪꯖꯕ ꯁ꯭ꯀꯤꯝ ꯈꯔ ꯑꯗꯨꯗꯤ ꯄ꯭ꯔꯥꯙꯥꯟ ꯃꯟꯇ꯭ꯔꯤ ꯑꯥꯋꯥꯖ ꯌꯣꯖꯥꯅꯥ ꯑꯣꯜ ꯑꯦꯖ ꯄꯦꯟꯁꯤꯟ ꯀꯤꯁꯥꯟ ꯌꯣꯖꯥꯅꯥ ꯕꯦꯇꯤ ꯕꯥꯆꯥꯎ ꯕꯦꯇꯤ ꯄꯔꯥꯎ ꯗꯤꯁꯑꯦꯕꯤꯂꯤꯇꯤ ꯁ꯭ꯀꯤꯝ ꯆꯤꯞ ꯃꯤꯅꯤꯁꯇꯔꯒꯤ ꯍꯛꯁꯦꯜꯒꯤ ꯇꯦꯡꯕꯥꯡ ꯂꯥꯌꯦꯡ ꯁꯦꯟ ꯐꯣꯔ ꯋꯤꯟꯗꯣ ꯄ꯭ꯔꯥꯙꯥꯟ ꯃꯟꯇ꯭ꯔꯤ ꯎꯖꯥꯂꯥ ꯌꯣꯖꯅꯥ ꯑꯦꯝ ꯑꯣ ꯕꯤ ꯁꯤ ꯁ꯭ꯀꯣꯂꯔꯁꯤꯞ ꯑꯣ ꯕꯤ ꯁꯤ ꯁ꯭ꯀꯣꯂꯔꯁꯤꯞ ꯑꯩꯅ ꯀꯥꯟꯅꯕ ꯂꯧꯈꯤꯕ ꯁ꯭ꯀꯤꯝ ꯑꯃꯗꯤ ꯑꯣ ꯕꯤ ꯁꯤ ꯁ꯭ꯀꯣꯂꯔꯁꯤꯞ ꯑꯁꯤꯅꯤ ꯑꯩꯅ ꯁ꯭ꯀꯣꯂꯔꯁꯤꯞ ꯑꯁꯤꯗꯒꯤ ꯐꯪꯖꯕ ꯄꯩꯁꯥꯗꯨꯅ ꯑꯩꯅ ꯑꯩꯒꯤ ꯁ꯭ꯀꯨꯜꯒꯤ ꯐꯤꯁ ꯊꯤꯖꯈꯤ ꯑꯗꯨꯒ ꯑꯩꯒꯤ ꯗꯔꯀꯥꯔ ꯑꯣꯏꯕ ꯐꯤ ꯈꯔ ꯂꯩꯖꯈꯤ ꯑꯗꯨꯒ ꯑꯩꯈꯣꯏꯒꯤ ꯏꯃꯨꯡꯗ ꯂꯩꯕ ꯑꯩꯒꯤ ꯑꯕꯣꯛꯅꯁꯨ ꯊꯥ ꯈꯨꯗꯤꯡꯒꯤ ꯑꯣꯜ ꯑꯦꯖ ꯄꯦꯟꯁꯤꯟ ꯑꯗꯨꯝ ꯐꯪꯏ ꯑꯗꯨꯅ ꯃꯁꯨꯁꯤꯡꯒꯤ ꯑꯆꯥꯄꯣꯠ ꯑꯗꯨꯝ ꯂꯩꯕꯤ